ꯑꯩꯅ ꯊꯣꯡꯕ ꯊꯥꯛꯄ ꯍꯧꯗ꯭ꯔꯤꯉꯩꯗ ꯀꯔꯤ ꯃꯊꯦꯜꯁꯤꯡ ꯁꯦꯝ ꯁꯥꯗꯨꯅ ꯊꯝꯕꯒꯦ ꯍꯥꯏꯕꯗꯨꯗꯤ ꯑꯩꯅ ꯕꯖꯥꯔꯗ ꯃꯅꯥ ꯃꯁꯤꯡ ꯈꯔ ꯂꯩꯕ ꯆꯠꯂꯦ ꯕꯖꯥꯔꯗꯒꯤ ꯈꯥꯃꯦꯟ ꯑꯁꯤꯟꯕ ꯍꯪꯒꯥꯝ ꯀꯣꯕꯤ ꯁꯤꯡ ꯖꯤꯔꯥ ꯑꯖꯋꯥꯏꯟ ꯐꯗꯤꯒꯣꯝ ꯃꯔꯨ ꯑꯃꯗꯤ ꯐꯗꯤꯒꯣꯝ ꯃꯅꯥꯅ ꯆꯤꯡꯕ ꯂꯩꯔꯛꯏ ꯃꯅꯥ ꯃꯁꯤꯡꯗꯤ ꯐ꯭ꯔꯦꯁ ꯑꯣꯏꯅ ꯊꯝꯅꯕꯒꯤꯗꯃꯛ ꯑꯩꯅ ꯕꯖꯥꯔꯗꯒꯤ ꯂꯩꯔꯛꯄ ꯍꯪꯒꯥꯝ ꯀꯣꯕꯤ ꯁꯤꯡꯅ ꯆꯤꯡꯕ ꯄꯣ ꯆꯩ ꯁꯤꯡ ꯐ꯭ꯔꯤꯖ ꯃꯅꯨꯡꯗ ꯂꯣꯏꯅ ꯍꯥꯞꯆꯤꯟꯂꯤ ꯐ꯭ꯔꯤꯖꯇ ꯄꯣꯠ ꯊꯝꯕꯅ ꯃꯅꯥ ꯃꯁꯤꯡ ꯃꯇꯝ ꯁꯥꯡꯅ ꯐ꯭ꯔꯦꯁ ꯑꯣꯏꯅ ꯊꯝꯕꯁꯨ ꯌꯥꯏ ꯐ꯭ꯔꯤꯖꯇꯒꯤ ꯐ꯭ꯔꯦꯁ ꯑꯣꯏꯅ ꯄꯨꯊꯣꯔꯛꯄ ꯃꯅꯥ ꯃꯁꯤꯡ ꯑꯗꯨ ꯊꯣꯡꯗ꯭ꯔꯤꯉꯩꯗ ꯑꯩꯅ ꯂꯧꯊꯣꯛꯇꯨꯅ ꯁꯦꯝꯗꯣꯛꯂꯦ ꯁꯦꯝꯗꯣꯛꯂꯕ ꯃꯇꯨꯡꯗ ꯐꯖꯅ ꯆꯥꯝꯊꯣꯛꯏ ꯇꯤꯜꯍꯧ ꯆꯅꯝꯅꯆꯤꯡꯕ ꯁꯦꯝꯃꯒ ꯑꯃꯨꯛ ꯆꯥꯝꯊꯣꯛꯇꯨꯅ ꯁꯨꯗꯣꯛꯂꯦ ꯃꯔꯨ ꯃꯔꯥꯡ ꯁꯤꯡ ꯈꯥꯡꯗ ꯐꯖꯅ ꯉꯧꯊꯣꯛꯏ ꯉꯧꯔꯕ ꯃꯇꯨꯡꯗ ꯒ꯭ꯔꯥꯏꯟꯗꯔꯗ ꯐꯖꯅ ꯇꯛꯈꯥꯏꯔꯦ ꯇꯛꯈꯥꯏꯔꯕ ꯑꯖꯋꯥꯏꯟ ꯖꯤꯔꯥ ꯐꯗꯤꯒꯣꯝ ꯃꯔꯨꯅ ꯆꯤꯡꯕ ꯃꯔꯨ ꯃꯔꯥꯡꯁꯤꯡ ꯑꯗꯨ ꯃꯈꯨꯝ ꯆꯦꯠꯄ ꯕꯣꯠꯇꯜ ꯑꯃ ꯂꯧꯗꯨꯅ ꯑꯩꯅ ꯍꯥꯞꯆꯤꯟꯂꯤ ꯑꯗꯨꯒ ꯔꯦꯗꯤꯗ ꯊꯝꯃꯤ ꯃꯈꯨꯝ ꯆꯦꯠꯄ ꯕꯣꯇꯜꯗ ꯊꯝꯕꯅ ꯃꯔꯨ ꯃꯔꯥꯡꯁꯤꯡ ꯑꯗꯨ ꯃꯇꯝ ꯁꯥꯡꯅ ꯊꯝꯕ ꯌꯥꯏ ꯀꯨꯏꯅ ꯂꯩꯔꯒ ꯁꯤꯖꯤꯟꯅꯕꯁꯨ ꯌꯥꯔꯦ